ꯏꯁꯃꯥꯔꯠ ꯐꯣꯟꯗꯒꯤ ꯑꯩꯈꯣꯏꯒꯤ ꯏꯆꯥ ꯏꯁꯨꯁꯤꯡ ꯏꯆꯤꯜ ꯏꯅꯥꯎꯁꯤꯡ ꯄꯨꯟꯅ ꯑꯃꯇ ꯑꯣꯏꯅ ꯋꯥꯔꯤ ꯁꯥꯟꯅꯕꯒꯤ ꯅꯨꯡꯉꯥꯏꯕꯁꯨ ꯐꯥꯎꯍꯜꯂꯤ ꯏꯁꯃꯥꯔꯠ ꯐꯣꯟꯅ ꯑꯩꯈꯣꯏꯒꯤ ꯄꯨꯟꯁꯤꯕꯨꯁꯨ ꯑꯅꯧꯕ ꯃꯌꯣꯟ ꯆꯣꯡꯍꯜꯂꯤ ꯁꯤꯅꯤꯃꯥ ꯗꯔꯃꯥ ꯑꯗꯒꯤ ꯀꯨꯝꯍꯩ ꯍꯔꯥꯎ ꯂꯥꯛꯄ ꯈꯨꯗꯤꯡꯃꯛ ꯏꯁꯃꯥꯔꯠ ꯐꯣꯟꯗꯒꯤ ꯐꯪꯕꯁꯦ ꯑꯗꯨꯛꯀꯤ ꯃꯇꯤꯛ ꯅꯨꯡꯉꯥꯏ ꯑꯗꯨꯛꯀꯤ ꯃꯇꯤꯛ ꯄꯥꯡꯒꯜ ꯍꯥꯞꯄꯒꯨꯝ ꯌꯥꯝꯅ ꯅꯨꯡꯉꯥꯏ ꯏꯆꯥ ꯏꯁꯨꯁꯤꯡꯒ ꯅꯣꯛꯇꯅ ꯋꯥꯔꯤ ꯋꯇꯥꯏ ꯁꯥꯗꯅ ꯁꯤꯅꯤꯃꯥ ꯌꯦꯡꯕ ꯑꯗꯒꯤ ꯏꯁꯩ ꯇꯥꯕ ꯑꯔꯥꯞꯗꯒꯤ ꯐꯖꯕ ꯗ꯭ꯔꯤꯁꯥ ꯌꯦꯡꯕ ꯐꯖꯕ ꯃꯈꯜꯒꯤ ꯊꯣꯛꯂꯛꯄ ꯁꯤꯅꯤꯃꯥ ꯗꯔꯃꯥ ꯌꯦꯡꯕꯗ ꯑꯁꯨꯛꯀꯤ ꯃꯇꯤꯛ ꯅꯨꯡꯉꯥꯏ ꯐꯣꯟꯒꯤ ꯀꯥꯟꯅꯕꯁꯦ ꯑꯁꯨꯛꯛꯤ ꯃꯇꯤꯛ ꯀꯥꯟꯅꯔꯦ ꯏꯆꯥ ꯏꯁꯨꯁꯤꯡꯒꯤ ꯍꯔꯥꯎꯕ ꯅꯨꯡꯉꯥꯏꯕꯁꯨ ꯑꯣꯏꯔꯦ ꯃꯈꯟ ꯃꯈꯟꯒꯤ ꯁꯤꯅꯤꯃꯥ ꯑꯗꯒꯤ ꯐꯦꯁꯇꯤꯚꯦꯜ ꯃꯌꯥꯝ ꯑꯃ ꯃꯄꯥꯜꯂꯣꯝꯒꯤ ꯃꯌꯥꯝ ꯂꯥꯛꯄꯗꯨ ꯑꯩꯈꯣꯏꯁꯨ ꯎꯕ ꯐꯪꯉꯕꯅꯤꯅ ꯄꯨꯛꯅꯤꯡ ꯋꯥꯈꯜꯁꯨ ꯅꯨꯡꯉꯥꯏꯔꯦ ꯉꯍꯥꯛ ꯁꯪꯕꯗ

ꯏꯁꯃꯥꯔꯠ ꯐꯣꯟꯁꯤꯅ ꯑꯩꯈꯣꯏꯒꯤ ꯄꯥꯡꯒꯜ ꯊꯧꯅꯥ ꯍꯥꯞꯄꯤꯔꯦ ꯑꯁꯨꯛꯀꯤ ꯃꯇꯤꯛ ꯍꯔꯥꯎꯔꯦ ꯑꯩꯈꯣꯏꯗ ꯏꯁꯃꯥꯔꯠ ꯐꯣꯟꯅ ꯑꯩꯈꯣꯏꯒꯤ ꯄꯨꯟꯁꯤꯕꯨ ꯍꯦꯟꯅ ꯁꯥꯡꯇꯣꯛꯍꯟꯕꯒꯨꯝ ꯑꯍꯟ ꯑꯣꯏꯔꯕ ꯋꯥꯈꯟ ꯄꯣꯊꯥꯕꯝ ꯈꯪꯗꯕ ꯑꯩꯈꯣꯏꯒꯤ ꯄꯨꯟꯁꯤꯕꯨ ꯑꯅꯧꯕ ꯃꯌꯣꯟ ꯑꯃ ꯆꯣꯡꯍꯟꯕ ꯑꯁꯨꯛꯀꯤ ꯃꯇꯤꯛ ꯅꯨꯡꯉꯥꯏꯖꯩ ꯏꯁꯃꯥꯔꯠ ꯐꯣꯟꯒꯤ ꯀꯥꯟꯅꯕꯁꯦ ꯍꯥꯏꯅꯤꯉꯥꯏ ꯂꯩꯇꯅ ꯊꯥꯒꯠꯂꯤ ꯏꯁꯃꯥꯔꯠ ꯐꯣꯟ ꯊꯣꯛꯂꯛꯄꯁꯦ ꯑꯩꯈꯣꯏ ꯌꯥꯝꯅ ꯅꯨꯡꯉꯥꯏꯔꯦ ꯄꯨꯟꯁꯤꯗ ꯑꯃꯨꯛ ꯍꯟꯅ ꯎꯅꯖꯕ ꯐꯪꯉꯔꯣꯏꯗꯕ ꯑꯩꯒꯤ ꯏꯆꯤꯜ ꯏꯅꯥꯎ ꯃꯔꯤ ꯃꯇꯥ ꯈꯨꯗꯤꯡꯃꯛ ꯏꯁꯃꯥꯔꯠ ꯐꯣꯟꯗꯒꯤ ꯁꯛꯀ ꯁꯛꯀ ꯎꯅꯗꯅ ꯋꯥꯔꯤ ꯋꯇꯥꯏ ꯁꯥꯟꯅꯕꯁꯨ ꯐꯪꯉꯤ ꯑꯗꯨꯅ ꯑꯗꯨꯛꯀꯤ ꯃꯇꯤꯛ ꯅꯨꯡꯉꯥꯏꯖꯩ ꯏꯁꯃꯥꯔꯠ ꯐꯣꯟꯒꯤ ꯀꯥꯟꯅꯕꯁꯦ ꯏꯁꯃꯥꯔꯠ ꯐꯣꯟꯁꯦ ꯃꯤꯄꯨꯝ ꯈꯨꯗꯤꯡꯃꯛꯇ ꯃꯇꯝ ꯈꯨꯗꯤꯡꯃꯛꯇ ꯑꯍꯜ ꯑꯣꯏꯔꯕꯁꯤꯡꯒꯤꯗꯃꯛꯇ ꯋꯥꯈꯟ ꯅꯨꯡꯉꯥꯏꯅ ꯂꯩꯅꯕꯒꯤꯗꯃꯛ ꯏꯁꯃꯥꯔꯠ ꯐꯣꯟꯅ ꯀꯥꯟꯅꯕ ꯃꯌꯥꯝ ꯑꯃ ꯄꯤꯔꯦ ꯑꯗꯨꯅ ꯏꯁꯃꯥꯔꯠ ꯐꯣꯟꯒꯤ ꯀꯥꯟꯅꯕꯁꯦ ꯑꯁꯨꯛꯀꯤ ꯃꯇꯤꯛ ꯊꯝꯃꯣꯏꯗ ꯊꯥꯒꯠꯂꯦ ꯃꯇꯝ ꯆꯨꯞꯄꯗ ꯃꯇꯝ ꯁꯥꯡꯅ ꯏꯁꯃꯥꯔꯠ ꯐꯣꯟꯒꯤ ꯀꯥꯟꯅꯕꯁꯤ ꯐꯪꯍꯕ ꯑꯣꯏꯔꯁꯅꯨ ꯍꯥꯏꯅ ꯃꯤꯄꯨꯝ ꯈꯨꯗꯤꯡꯃꯛꯇ ꯍꯥꯏꯅꯤꯡꯉꯤ ꯑꯃꯗꯤ ꯏꯆꯥ ꯏꯁꯨꯁꯤꯡꯗꯁꯨ ꯁꯨꯔꯣꯟ ꯆꯥꯔꯣꯟꯕꯨꯛ ꯏꯁꯃꯥꯔꯠ ꯐꯣꯟꯒꯤ ꯀꯥꯟꯅꯕꯁꯤ ꯐꯪꯅꯕꯒꯤꯗꯃꯛ ꯂꯩꯁꯅꯨ ꯍꯥꯏꯅ ꯈꯟꯖꯩ ꯃꯇꯝ ꯆꯨꯞꯄꯗ ꯏꯁꯃꯥꯔꯠ ꯐꯣꯟꯕꯨ ꯃꯇꯝ ꯁꯥꯡꯅ ꯁꯨꯔꯣꯟ ꯆꯥꯔꯣꯟꯕꯨꯛꯇ ꯂꯩꯍꯧꯅꯕꯒꯤ ꯈꯨꯗꯣꯡꯆꯥꯕ ꯄꯤꯕꯤꯅꯕ ꯄꯨꯛꯅꯤꯡꯗ ꯊꯧꯅꯥ ꯍꯥꯞꯄꯤꯕ ꯑꯣꯏꯔꯁꯨ ꯍꯥꯏꯅ ꯈꯟꯖꯩ ꯃꯇꯝ ꯆꯨꯞꯄꯗ ꯏꯁꯃꯥꯔꯠ ꯐꯣꯟꯒꯤ ꯀꯥꯟꯅꯕꯁꯦ ꯑꯩꯒꯤꯗ ꯅꯠꯇꯅ ꯏꯆꯥ ꯏꯁꯨ ꯁꯨꯔꯣꯟ ꯆꯥꯔꯣꯟꯕꯨꯛꯇ ꯏꯁꯃꯥꯔꯠ ꯐꯣꯟꯒꯤ ꯀꯥꯟꯅꯕꯁꯤ ꯐꯪꯍꯟꯕ ꯑꯣꯏꯁꯅꯨ ꯑꯩꯅ ꯍꯔꯥꯎꯅ ꯅꯨꯡꯉꯥꯏꯅ ꯂꯩꯕꯒꯨꯝ ꯏꯆꯥ ꯏꯁꯨꯁꯤꯡꯗꯁꯨ ꯍꯔꯥꯎꯅ ꯅꯨꯡꯉꯥꯏꯅ ꯂꯩꯅꯕ ꯅꯨꯡꯉꯥꯏꯅ ꯄꯣꯊꯥꯕ ꯐꯪꯍꯟꯕ ꯏꯁꯃꯥꯔꯠ ꯐꯣꯟꯒꯤ ꯀꯥꯟꯅꯕ ꯐꯪꯁꯅꯨ

ꯃꯇꯝ ꯈꯨꯗꯤꯡꯃꯛꯇ ꯏꯁꯃꯥꯔꯠ ꯐꯣꯟꯕꯨ ꯃꯇꯝ ꯁꯥꯡꯅ ꯀꯥꯟꯅꯕ ꯄꯤꯕ ꯑꯣꯏꯁꯅꯨ